ꯍꯜꯂꯣ ꯑꯧ ꯃꯥꯟꯅꯦ ꯑꯣ ꯀꯔꯤ ꯃꯇꯥꯡꯒꯤꯅꯣ ꯍꯥꯏꯕꯤꯌꯨ ꯐꯣꯟ ꯅꯝꯕꯔꯗꯨꯗꯤ ꯈꯪꯕꯤꯕ꯭ꯔꯥ ꯀꯣꯜ ꯐꯣꯟ ꯅꯝꯕꯔ ꯀꯣꯜ ꯍꯤꯁꯇ꯭ꯔꯤ ꯀꯩ ꯀꯩ ꯂꯩꯌꯦꯕ ꯑꯗꯣ ꯍꯌꯦꯡ ꯑꯣꯐꯤꯁꯇꯥ ꯄꯨꯡ ꯇꯔꯥꯗ ꯂꯥꯛꯑꯣ ꯑꯗꯨꯒ ꯅꯝꯕꯔꯗꯁꯨ ꯁꯥꯏꯕꯔꯒꯤ ꯑꯣꯐꯤꯁꯇ ꯇꯧꯔꯒ ꯊꯤꯗꯣꯛꯄ ꯌꯥꯅꯤ ꯑꯣ ꯁꯣꯏꯗꯅ ꯐꯥꯒꯅꯤ ꯃꯥꯒꯤ ꯅꯝꯕꯔꯗꯣ ꯇ꯭ꯔꯦꯛ ꯇꯧꯔꯒ ꯃꯥꯁꯤ ꯀꯔꯝꯕ ꯖꯒꯥꯗꯒꯤ ꯀꯣꯜ ꯇꯧꯔꯛꯏ ꯀꯅꯥꯅꯣ ꯀꯔꯤꯅꯣ ꯃꯁꯛ ꯂꯣꯏꯅ ꯊꯤꯗꯣꯛꯄꯗ ꯈꯪꯒꯅꯤ ꯍꯌꯦꯡ ꯑꯣꯐꯤꯁꯇ ꯄꯨꯡ ꯇꯔꯥꯗ ꯂꯥꯛꯄꯤꯌꯨ ꯍꯣꯏ ꯐꯔꯦ ꯐꯔꯦ